ꯁꯤꯕ ꯍꯥꯏꯕꯁꯦ ꯃꯤꯑꯣꯏ ꯑꯃꯒꯤ

ꯂꯥꯟꯕ ꯌꯥꯗ꯭ꯔꯕ ꯂꯥꯟꯐꯝ ꯑꯃꯅꯤ ꯑꯗꯨꯅ ꯄꯨꯛꯅꯤꯡ ꯍꯟꯊꯗꯕ ꯇꯧꯕꯤꯒꯅꯨ ꯃꯔꯝꯗꯤ ꯅꯪ ꯑꯩ ꯀꯅꯥꯒꯤ ꯑꯆꯧꯕ ꯕꯤꯂꯤꯅꯤꯌꯔ ꯃꯤꯂꯤꯅꯤꯌꯔ ꯂꯣꯏꯅ ꯁꯤꯕ ꯍꯥꯏꯕꯁꯦ ꯂꯥꯟꯕ ꯌꯥꯗ꯭ꯔꯕ ꯃꯆꯥꯛ ꯑꯃꯅꯤ ꯑꯩꯒꯤꯁꯨ ꯃꯇꯝ ꯂꯥꯛꯈꯤꯒꯅꯤ ꯅꯪꯒꯤꯁꯨ ꯃꯇꯝ ꯂꯥꯛꯈꯤꯅꯤ ꯍꯧꯖꯤꯛꯅ ꯃꯍꯥꯛꯀꯤ ꯃꯇꯝ ꯂꯥꯛꯄꯒꯤ ꯃꯥꯡꯖꯧꯅ ꯆꯠꯈꯤꯕꯅꯤ ꯑꯗꯨꯅ ꯀꯩꯗꯧꯉꯩ ꯀꯔꯤꯒꯤꯁꯨ ꯄꯨꯛꯅꯤꯡ ꯍꯟꯊꯉꯥꯏ ꯃꯆꯥꯛ ꯑꯣꯏꯗꯦ ꯍꯣꯏ ꯇꯥꯏꯕꯪ ꯃꯤꯑꯣꯏ ꯑꯣꯏꯕꯅꯤꯅ ꯂꯩꯔꯤꯉꯩꯗ ꯅꯨꯡꯁꯤꯕꯗꯤ ꯃꯍꯧꯁꯥꯅꯤ ꯑꯗꯨꯕꯨ ꯑꯩꯈꯣꯏ ꯍꯤꯡꯕ ꯌꯥꯗꯕꯅꯤ ꯍꯤꯡꯗꯕꯗꯤ ꯌꯥꯗꯕꯅꯤꯅ ꯃꯊꯪ ꯃꯊꯪ ꯆꯠꯊꯒꯗꯕꯁꯦ ꯃꯔꯨꯑꯣꯏꯌꯦ ꯑꯗꯨ ꯅꯍꯥꯛꯅ ꯅꯪꯁꯨ ꯄꯨꯛꯅꯤꯡ ꯍꯟꯊꯕ ꯇꯧꯒꯅꯨ ꯃꯔꯝꯗꯤ ꯑꯩꯈꯣꯏꯁꯨ ꯃꯌꯥꯝ ꯂꯩ ꯅꯍꯥꯛ ꯅꯊꯟꯇ ꯑꯣꯏꯗꯦ ꯆꯠꯀꯗꯧꯕ ꯂꯥꯛꯀꯗꯧꯕ ꯈꯨꯗꯤꯡꯃꯛ ꯑꯩꯈꯣꯏꯅ ꯄꯥꯡꯕꯤꯒꯅꯤ ꯑꯃꯁꯨꯡ ꯑꯁꯤꯕꯒꯤ ꯔꯦꯖꯤꯁꯇꯔ ꯇꯧꯕꯗ ꯆꯪꯒꯗꯧꯕ ꯆꯦ ꯆꯥꯡꯅꯆꯤꯡꯕ ꯗꯔꯀꯥꯔ ꯑꯣꯏꯕ ꯁꯦꯟ ꯂꯣꯏꯅꯃꯛ ꯃꯇꯦꯡ ꯄꯥꯡꯅꯉꯥꯏ ꯌꯥꯝ ꯂꯩꯔꯤ ꯑꯃꯁꯨꯡ ꯏꯃꯨꯡ ꯏꯃꯨꯡ ꯑꯉꯝꯕꯁꯨ ꯅꯪꯒꯤꯗꯃꯛ ꯍꯦꯟꯅ ꯇꯧꯕꯤꯒꯅꯤ ꯑꯗꯨꯅ ꯑꯩꯅꯁꯨ ꯍꯥꯏꯔꯤꯗꯨꯅꯤ ꯑꯁꯤꯗꯤ ꯃꯤꯑꯣꯏꯕ ꯑꯃꯒꯤ ꯇꯧꯗꯕ ꯌꯥꯗꯕ ꯑꯃ ꯂꯥꯟꯕ ꯌꯥꯗ꯭ꯔꯕ ꯑꯃ ꯑꯣꯏꯕꯅꯤꯅ ꯑꯩꯒꯤ ꯅꯪꯒꯤ ꯃꯇꯝꯗꯨ ꯑꯣꯏꯔꯛꯄꯅꯤ ꯑꯗꯨꯅ ꯄꯨꯝꯅꯃꯛꯁꯤ ꯍꯦꯟꯅ ꯍꯦꯟꯅ ꯐꯔꯛꯀꯅꯤ ꯏꯁꯣꯔꯅ ꯅꯪꯕꯨ ꯍꯦꯟꯅ ꯂꯣꯏꯅꯕꯤꯕꯁꯨ ꯑꯣꯏꯁꯅꯨ